ꯍꯂꯣ ꯑ ꯍꯥꯏꯕꯤꯌꯨ ꯑꯧ ꯃꯥꯅꯦ ꯃꯥꯅꯦ ꯍꯥꯏꯕꯤꯌꯨ ꯑꯧ ꯐꯪꯒꯅꯤ ꯏꯁꯥꯒꯤ ꯑꯄꯥꯝꯕꯗꯨ ꯑꯗꯨꯝ ꯍꯥꯏꯕꯤꯌꯨ ꯕꯣꯔꯦꯂꯣꯁꯨ ꯐꯪꯒꯅꯤ ꯏꯁꯀꯣꯔꯄꯤꯌꯣꯁꯨ ꯐꯪꯒꯅꯤ ꯕꯂꯦꯅꯣꯁꯨ ꯐꯪꯒꯅꯤ ꯁ꯭ꯋꯤꯐꯁꯨ ꯐꯪꯒꯅꯤ ꯌꯥꯅꯤ ꯌꯥꯅꯤ ꯏꯁꯥꯒꯤ ꯑꯄꯥꯝꯕꯗꯨ ꯍꯥꯏꯕꯤꯌꯨ ꯑꯥ ꯌꯥꯒꯅꯤ ꯌꯥꯒꯅꯤ ꯏꯁꯥꯒꯤ ꯑꯄꯥꯝꯕ ꯌꯧꯅꯤꯡꯕ ꯃꯐꯝꯗ ꯑꯗꯨꯝ ꯊꯤꯟꯕꯤꯕ ꯌꯥꯒꯅꯤ ꯑꯧ ꯐꯪꯒꯅꯤ ꯐꯪꯒꯅꯤ ꯑꯩꯈꯣꯏꯒꯤ ꯊꯤꯜꯂꯝꯕ ꯈꯛꯇꯒꯤꯔꯥ ꯅꯠꯇ꯭ꯔꯒꯅ ꯍꯜꯂꯛꯄꯒꯤꯁꯨ ꯌꯥꯎꯗꯣꯏꯔꯣ ꯑꯥ ꯍꯣꯇꯦꯜꯁꯤ ꯏꯝꯐꯥꯜꯗ ꯂꯩꯗꯣꯏꯔꯥ ꯅꯠꯇ꯭ꯔꯒꯅ ꯆꯨꯔꯆꯥꯟꯄꯨꯔꯗ ꯂꯩꯗꯣꯏꯔꯥ ꯍꯣꯏ ꯌꯥꯏ ꯌꯥꯏ ꯌꯥꯏ ꯑꯗꯨꯗꯤ ꯄꯩꯁꯥ ꯂꯤꯁꯤꯡ ꯕꯣꯂꯦꯔꯣꯗ ꯆꯠꯂꯒꯅ ꯂꯤꯁꯤꯡ ꯅꯤꯄꯥꯟꯗꯩ ꯍꯧꯔꯛꯑꯅꯤ ꯀꯌꯥ ꯐꯥꯎꯗ ꯄꯤꯅꯤꯡꯉꯤꯕꯅꯣ ꯍꯥꯏꯕꯗꯨꯁꯨ ꯑꯗꯨꯝ ꯍꯥꯏꯕꯤꯌꯨ ꯏꯁꯀꯣꯔꯄꯤꯌꯣꯗ ꯆꯠꯂꯒꯅ ꯑꯗꯨꯝ ꯌꯥꯝ ꯈꯦꯠꯅꯕꯗꯤ ꯑꯣꯏꯗ꯭ꯔꯦ ꯑꯗꯨꯝ ꯂꯤꯁꯤꯡ ꯃꯄꯟ ꯃꯈꯥꯏꯒꯨꯝꯕ ꯑꯗꯨꯝ ꯑꯣꯏꯔꯛꯑꯅꯤ ꯏꯁꯀꯣꯔꯄꯤꯌꯣꯗ ꯑꯣꯏꯔꯛꯑꯒꯅ ꯑꯥ ꯑꯄꯨꯟꯕꯒꯤ ꯑꯣꯏꯅ ꯂꯧꯗꯣꯏꯅꯦ ꯃꯤ ꯑꯅꯤ ꯑꯍꯨꯝ ꯑꯗꯨꯝ ꯆꯠꯂꯁꯨ ꯑꯗꯨꯝ ꯑꯄꯨꯟꯕꯒꯤ ꯑꯣꯏꯅ ꯂꯧꯒ꯭ꯔꯅꯤ ꯑꯥ ꯃꯃꯟꯗꯨ ꯍꯥꯏꯕꯤꯌꯨ ꯑꯥ ꯂꯤꯁꯤꯡ ꯃꯥꯄꯟ ꯆꯝꯉꯥꯗ ꯍꯣꯍꯣꯏ ꯍꯥꯏꯕꯤꯌꯨ ꯍꯥꯏꯕꯤꯌꯨ ꯐꯔꯦ ꯐꯔꯦ ꯑꯩꯈꯣꯏ ꯂꯥꯛꯆꯔꯒꯦ ꯂꯧꯈꯠꯄ ꯎꯝ